ꯍꯂꯣ ꯍꯥ ꯍꯂꯣ ꯍꯥꯏꯕꯤꯌꯨ ꯀꯔꯤ ꯂꯩꯔꯦ ꯑꯣ ꯌꯦꯟꯊꯥꯛꯁꯦ ꯉꯥ ꯑꯣ

ꯅꯤꯅꯤ ꯍꯨꯝꯅꯤ ꯆꯪꯅ ꯑꯗꯨꯝ ꯁꯨꯕꯅꯤ ꯁꯨꯕꯗꯤ ꯅꯣꯡꯃꯗꯇꯁꯨ ꯂꯣꯏꯁꯟꯗꯦ ꯅꯣꯡꯉꯥꯜꯂꯒꯁꯨ ꯑꯃꯨꯛ ꯈꯔ ꯈꯔ ꯑꯗꯨꯝ ꯁꯨꯔꯒ ꯌꯥꯝꯅ ꯎꯏ ꯎꯏ ꯂꯥꯎꯍꯟꯕ ꯊꯣꯏꯗꯤꯡ ꯑꯁꯨꯕꯗꯧꯅ ꯊꯣꯠ ꯊꯣꯠ ꯂꯥꯎꯍꯟꯕꯅꯤ ꯑꯗꯨꯅꯤꯗ ꯁꯨꯔꯒ ꯑꯗꯨꯝ ꯏꯂꯥꯏ ꯂꯥꯏꯕ ꯄꯣꯠꯅꯤ ꯐꯔꯦ ꯐꯔꯦ ꯊꯝꯃꯣ ꯑꯗꯨꯝꯍꯥꯏ ꯇꯧꯕꯅꯤ